ꯃꯅꯤꯄꯨꯔ ꯂꯣꯟ ꯑꯁꯤ ꯁꯤꯖꯤꯟꯅꯕꯒꯤ ꯃꯔꯝꯗꯤ ꯅꯤꯌꯨꯁ ꯄꯥꯕ ꯃꯇꯝꯗ ꯂꯥꯏꯔꯤꯛ ꯍꯩꯕ ꯑꯣꯔ ꯍꯩꯇꯕ ꯂꯣꯏꯅ ꯈꯪꯉꯤ ꯀꯩꯒꯨꯝꯕ ꯏꯪꯂꯤꯁ ꯅꯠꯇ꯭ꯔꯒ ꯍꯤꯟꯗꯤꯅ ꯅꯤꯌꯨꯁ ꯄꯥꯔꯝꯕ ꯇꯥꯔꯒꯗꯤ ꯏꯜꯂꯤꯇ꯭ꯔꯦꯠ ꯄꯥꯔꯁꯟ ꯍꯥꯏꯗꯤ ꯂꯥꯏꯔꯤꯛ ꯍꯩꯇꯕ ꯃꯤ ꯑꯗꯨ ꯈꯪꯗꯕꯁꯨ ꯌꯥꯏ ꯃꯔꯝ ꯑꯁꯤꯅ ꯃꯅꯤꯄꯨꯔꯤ ꯂꯣꯟ ꯑꯁꯤ ꯁꯤꯖꯟꯅꯔꯒꯗꯤ ꯍꯦꯟꯅ ꯈꯪꯒꯅꯤ